ꯃꯅꯤꯄꯨꯔ ꯂꯣꯟꯒꯤ ꯃꯇꯥꯡꯗ ꯌꯥꯝꯅ ꯂꯥꯟꯅ ꯆꯠꯀꯟꯕ ꯋꯥꯈꯜꯂꯣꯟꯁꯤꯡ ꯑꯗꯨꯗꯤ ꯁꯝꯅ ꯍꯥꯏꯔꯕꯗ ꯑꯩꯈꯣꯏꯒꯤ ꯂꯣꯟꯁꯦ ꯑꯩꯈꯣꯏꯒꯤ ꯁꯪꯁꯀ꯭ꯔꯤꯠꯀꯨꯝꯕ ꯑꯗꯩ ꯏꯪꯂꯤꯁꯇꯒꯤ ꯂꯧꯊꯣꯔꯛꯄꯅꯤ ꯀꯥꯏꯅ ꯆꯧꯔꯥꯛꯄꯃ ꯑꯗꯨꯃꯥꯏ ꯁꯤꯅ ꯍꯥꯏꯅꯕꯁꯤꯅꯤ ꯁꯦꯡꯅꯃꯛꯀꯤꯗꯤ ꯑꯩꯈꯣꯏꯒꯤ ꯃꯩꯇꯩꯂꯣꯟꯁꯦ ꯁꯪꯁꯀ꯭ꯔꯤꯠꯇꯒꯤ ꯂꯧꯈꯤꯕ ꯑꯗꯩ ꯏꯪꯂꯤꯁꯇꯩ ꯂꯧꯈꯤꯕ ꯂꯩꯇꯦ ꯁꯨꯝ ꯁꯨꯝ ꯑꯩꯈꯣꯏꯒꯤ

ꯑꯈꯣꯏ ꯁꯝꯅ ꯍꯥꯏꯔꯕꯗ ꯋꯥꯟ ꯇꯨ ꯊ꯭ꯔꯤ ꯍꯥꯏꯕꯅ ꯍꯦꯟꯅ ꯅꯨꯡꯉꯥꯏꯔꯛꯄ ꯑꯗꯒꯤꯗꯤ ꯑꯩꯈꯣꯏ ꯇꯔꯥ ꯀꯨꯟ ꯀꯨꯟꯊ꯭ꯔꯥꯁꯦ ꯁꯤꯕꯥꯎꯇꯤ ꯐꯖꯅ ꯈꯪꯉꯝꯃꯦ ꯑꯗꯨꯗꯩ ꯌꯥꯡꯈꯩꯕꯨ ꯍꯦꯟꯒ꯭ꯔꯒꯗꯤ ꯑꯩꯈꯣꯏ ꯁꯤꯛꯁꯇꯤ ꯁꯦꯚꯦꯟꯇꯤ ꯑꯩꯇꯤꯑꯅ ꯁꯨꯃꯥꯏ ꯆꯠꯈꯤꯕ ꯑꯗꯨꯃꯥꯏ ꯇꯝ ꯇꯃꯅ ꯑꯗꯨꯝ ꯃꯣꯏꯒꯤ ꯉꯥꯡꯒꯤꯕꯗꯨ ꯄꯥꯛ ꯁꯤꯖꯤꯟꯅꯒꯤꯗꯕꯗꯒꯤ ꯏꯪꯂꯤꯁ ꯌꯥꯜꯂ ꯉꯥꯡꯒꯤꯕꯗꯒꯤ ꯅꯠꯇ꯭ꯔꯒ ꯁꯪꯁꯀ꯭ꯔꯤꯠꯀꯤ ꯃꯔꯣꯜꯁꯦ ꯂꯧꯒꯤꯕꯗꯒꯤ ꯑꯩꯈꯣꯏ ꯑꯗꯨꯃꯥꯏꯅ ꯂꯥꯟꯅ ꯆꯠꯅꯒꯤꯕꯅꯤ ꯇꯁꯦꯡꯅꯃꯛꯀꯤꯗꯤ ꯑꯈꯣꯏ ꯃꯩꯇꯩꯒꯤ ꯋꯥꯍꯩꯖꯦ ꯌꯥꯝꯅ ꯐꯖꯕ ꯃꯩꯇꯩꯒꯤ ꯂꯣꯟꯁꯦ ꯌꯥꯝꯅ ꯐꯖꯕ ꯂꯣꯟꯅꯤ ꯁꯦꯡꯅꯃꯛ ꯍꯥꯏꯔꯒꯗꯤ ꯃꯥꯁꯦ ꯑꯩꯈꯣꯏꯒꯤ ꯊꯕꯛ ꯈꯨꯗꯤꯡꯃꯛꯀꯤ ꯌꯥꯝꯅ ꯇꯣꯞ ꯇꯣꯞꯄ ꯍꯥꯏꯕꯗꯤ ꯂꯣ ꯋꯥꯍꯩ ꯑꯃꯃꯝ ꯂꯩꯖꯕ ꯐꯣꯔ ꯑꯦꯛꯖꯥꯝꯄꯜ ꯑꯣꯏꯅ ꯍꯥꯏꯔꯕꯗ ꯑꯩꯈꯣꯏꯒꯤ ꯁꯝꯅ ꯍꯥꯏꯔꯕꯗ ꯐꯤꯔꯣꯟ ꯁꯦꯠꯄꯗ ꯑꯣꯏꯔꯖꯦꯕ ꯑꯩꯈꯣꯏ ꯏꯪꯂꯤꯁꯇꯗꯤ ꯑꯗꯨꯝ ꯋꯦꯌꯥꯔ ꯍꯥꯏꯔ ꯂꯣꯏꯁꯟꯈꯤꯕ ꯑꯗꯨꯕꯨ ꯑꯩꯈꯣꯏꯒꯤ ꯃꯩꯇꯩꯂꯣꯟꯗꯗꯤ ꯐꯨꯔꯤꯠ ꯀꯨꯝꯕ ꯂꯤꯠ ꯐꯨꯔꯤꯠ ꯀꯨꯝꯕ ꯑꯣꯏꯔꯒꯅ ꯑꯈꯣꯏ ꯂꯤꯠꯄ ꯍꯥꯏꯌꯦ ꯈꯣꯡꯒꯥꯎꯒꯨꯝꯕ ꯈꯥꯏꯔꯒꯅ ꯈꯣꯡꯒꯥꯎ ꯁꯦꯠꯄ ꯍꯥꯏꯌꯦ ꯑꯗꯨꯗꯩ ꯈꯨꯡꯎꯞ ꯀꯨꯝꯕ ꯈꯨꯡꯎꯞ ꯇꯣꯡꯕ ꯑꯗꯣ ꯃꯣꯖꯥꯒꯨꯝꯕ ꯍꯥꯏꯔꯒ ꯃꯣꯖꯥ ꯎꯞꯄ ꯑꯗꯨꯃꯥꯏꯅ ꯇꯣꯉꯥꯟ ꯇꯣꯉꯥꯟꯕ ꯃꯥꯒꯤ ꯇꯧꯔꯤꯕ ꯊꯕꯛꯇꯨꯒꯤ ꯑꯣꯏꯅ ꯇꯣꯉꯥꯟ ꯇꯣꯉꯥꯟꯕ ꯑꯈꯟꯅꯕ ꯋꯥ ꯋꯥꯍꯩ ꯂꯣꯏꯅ ꯂꯩꯖꯩꯑꯕ ꯑꯗꯨꯕꯨ ꯃꯇꯝꯒꯤ ꯃꯇꯨꯡ ꯏꯟꯅ ꯑꯩꯈꯣꯏꯅ ꯁꯤꯖꯤꯟꯅꯒꯤꯗꯕꯗꯒꯤꯅꯦ ꯈꯪꯗꯦ ꯑꯗꯨꯗꯒꯤꯗꯤ ꯑꯩꯈꯣꯏꯅ ꯀꯥ ꯍꯦꯟꯅ ꯈꯟꯖꯤꯜꯂꯨꯗꯕꯩꯅꯤ ꯈꯪꯗꯦ ꯃꯤꯒꯤ ꯃꯤꯌꯥꯟꯒꯤ ꯂꯣꯟꯁꯦ ꯌꯥꯟꯁꯤꯟꯅꯔꯒ ꯑꯗꯨꯝ ꯍꯩꯅꯕꯤꯒꯤ ꯆꯠꯅꯕꯤ ꯑꯃ ꯃꯤꯌꯥꯝꯒꯤ ꯂꯣꯟꯖꯤꯅ ꯍꯦꯟꯅ ꯐꯖꯕꯒꯤ ꯃꯑꯣꯡꯗ ꯆꯠꯈꯤꯕꯒꯤ ꯃꯤꯁꯤꯡꯁꯤꯅ ꯑꯗꯨꯝ ꯀꯥꯎꯅꯔꯛꯄꯗꯒꯤ ꯑꯩꯈꯣꯏꯖꯦ ꯁꯨꯃꯥꯏꯅ ꯀꯔꯤ ꯁꯦꯔꯥꯟꯅꯅ ꯆꯠꯈꯤꯕꯅꯤ ꯍꯥꯏꯕ ꯇꯥꯔꯦ